ꯑꯩꯍꯥꯛꯀꯤ ꯌꯨꯝꯒꯤ ꯑꯀꯣꯏꯕꯗ ꯎ ꯋꯥ ꯌꯥꯝꯅ ꯍꯧꯕꯅ ꯃꯔꯝ ꯑꯣꯏꯔꯒ ꯌꯥꯝꯅ ꯆꯥꯏ ꯊꯦꯟꯕ ꯑꯃꯗꯤ ꯃꯇꯝꯒꯤ ꯃꯇꯨꯡ ꯏꯟꯅ ꯌꯨꯝ ꯀꯨꯡꯁꯜꯂꯛꯄꯅ ꯃꯔꯝ ꯑꯣꯏꯗꯨꯅ ꯏꯁꯤꯡ ꯇꯨꯡꯕ ꯌꯥꯝꯅ ꯇꯧꯋꯤ ꯑꯗꯨꯕꯨ ꯑꯩꯍꯥꯛꯅ ꯑꯀꯣꯏꯕꯒꯤ ꯐꯤꯕꯝ ꯑꯁꯤ ꯂꯨꯅ ꯅꯥꯟꯅ ꯂꯩꯅꯕꯒꯤꯗꯃꯛꯇ ꯅꯨꯡꯇꯤꯒꯤ ꯆꯥꯡ ꯅꯥꯏꯅ ꯅꯥꯄꯤ ꯁꯦꯡꯗꯣꯛꯄ ꯑꯃꯗꯤ ꯏꯁꯤꯡ ꯇꯨꯡꯍꯟꯗꯅꯕ ꯏꯁꯤꯡ ꯐꯥꯠꯇꯣꯛꯄ ꯑꯃꯗꯤ ꯃꯍꯤꯛ ꯃꯇꯥꯏ ꯆꯦꯟꯗꯅꯕꯒꯤꯗꯃꯛꯇ ꯅꯥꯄꯤ ꯃꯩ ꯊꯥꯗꯣꯛꯄ ꯅꯨꯡꯇꯤꯒꯤ ꯇꯧꯖꯩ ꯑꯀꯣꯏꯕꯒꯤ ꯐꯤꯕꯝꯕꯨ ꯉꯥꯛ ꯁꯦꯟꯅ ꯂꯩꯅꯕ ꯑꯃꯗꯤ ꯍꯛꯆꯥꯡ ꯐꯅꯕ ꯏꯁꯤꯡ ꯇꯨꯡꯕꯗ ꯇꯨꯡꯍꯟꯕꯗꯒꯤ ꯀꯥꯡ ꯄꯣꯛꯂꯛꯏꯕ ꯃꯌꯥꯝ ꯑꯁꯤ ꯇꯧꯗꯅꯕ ꯍꯥꯏꯗꯨꯅ ꯑꯩꯍꯥꯛꯅ ꯏꯁꯤꯡ ꯇꯨꯡꯍꯟꯗꯕ ꯑꯃꯗꯤ ꯅꯥꯄꯤ ꯁꯤꯡꯅꯥ ꯃꯌꯥꯝꯁꯤꯡ ꯑꯗꯨ ꯃꯩ ꯊꯥꯗꯣꯛꯇꯨꯅ ꯂꯨꯅ ꯅꯥꯟꯅ ꯊꯝꯃꯤ